ꯍꯧꯖꯤꯛꯀꯤ ꯃꯇꯝꯗ ꯑꯩꯈꯣꯏ ꯁꯣꯁꯦꯜ ꯃꯦꯗꯤꯌꯥꯒꯤ ꯀꯥꯟꯅꯕꯁꯤ ꯃꯌꯥꯝ ꯂꯩꯈ꯭ꯔꯦ ꯑꯗꯣ ꯃꯔꯨ ꯑꯣꯏꯅ ꯍꯧꯖꯤꯛ ꯐꯦꯁꯕꯨꯛ ꯋꯥꯆꯦꯞ ꯍꯥꯏꯔꯁꯨ ꯌꯥꯔꯦ ꯑꯗꯣ ꯍꯧꯖꯤꯛ ꯐꯦꯁꯕꯨꯛꯀꯤ ꯈꯨꯠꯊꯥꯡꯗ ꯑꯩꯈꯣꯏꯅ ꯇꯣꯉꯥꯟ ꯇꯣꯉꯥꯟꯕ ꯃꯐꯝꯗ ꯊꯣꯛꯂꯤꯕ ꯊꯧꯗꯣꯛ ꯋꯥꯊꯣꯛ ꯀꯌꯥ ꯃꯤꯀꯨꯞ ꯈꯨꯗꯤꯡꯒꯤ ꯍꯥꯏꯗꯤ ꯑꯩꯈꯣꯏ ꯑꯇꯦꯟꯕ ꯃꯇꯝꯒꯤ ꯃꯅꯨꯡꯗ ꯌꯦꯡꯕ ꯌꯥꯍꯜꯂꯦ ꯑꯗꯨꯒ ꯃꯔꯨ ꯑꯣꯏꯅ ꯋꯥꯆꯦꯞ ꯍꯥꯏꯔꯤꯕꯁꯨ ꯋꯥꯆꯦꯞꯇ ꯑꯩꯈꯣꯏꯅ ꯋꯥꯆꯦꯞꯇꯁꯨ ꯇꯣꯉꯥꯟ ꯇꯣꯉꯥꯟꯕ ꯃꯐꯝꯗ ꯊꯣꯛꯄ ꯊꯧꯗꯣꯛ ꯋꯥꯊꯣꯛ ꯀꯌꯥ ꯑꯩꯈꯣꯏꯅ ꯑꯇꯦꯟꯕ ꯃꯇꯝꯒꯤ ꯃꯅꯨꯡꯗ ꯌꯦꯡꯕ ꯌꯥꯔꯦ